ꯏꯁꯀꯨꯜꯗ ꯚꯥꯔꯠꯀꯤ ꯕꯩꯒ꯭ꯌꯥꯅꯤꯛꯁꯤꯡꯒꯤ ꯃꯔꯝꯗ ꯇꯝꯃꯛꯑꯦ ꯕꯩꯒ꯭ꯌꯥꯅꯤꯛ ꯑꯍꯨꯝ ꯒꯤ ꯃꯔꯝꯗ ꯍꯥꯏꯖꯔꯛꯀꯦ ꯔꯃꯥꯅꯟꯗꯟ ꯁꯦ ꯇꯥꯃꯤꯜ ꯅꯥꯗꯨꯒꯤ

ꯍꯥꯏꯕ ꯈꯨꯜ ꯑꯗꯨꯗ ꯑꯩꯠꯇꯤꯟ ꯑꯩꯠꯇꯤ ꯁꯕꯦꯟꯗ ꯄꯣꯛꯈꯤ ꯃꯍꯥꯛ ꯑꯁꯦ ꯏꯟꯗꯤꯌꯥꯒꯤ ꯑꯐꯥꯎꯕ ꯃꯦꯠꯊꯃꯦꯇꯤꯁꯤꯌꯥꯟ ꯑꯃꯅꯤ ꯃꯍꯥꯛꯅ ꯅꯝꯕꯔ ꯊꯤꯑꯣꯔꯤ ꯏꯟꯐꯤꯅꯤꯠ ꯁꯦꯔꯤꯖꯅꯆꯤꯡꯕ ꯄꯨꯊꯣꯛꯈꯤ ꯑꯅꯤ ꯁꯨꯕꯗ ꯁꯤ ꯕꯤ ꯔꯥꯃꯟ ꯁꯤ ꯕꯤ ꯔꯥꯃꯟ ꯑꯁꯦ ꯅꯥꯏꯟꯇꯤꯟ ꯊꯥꯔꯇꯤꯗ ꯐꯤꯖꯤꯛꯁꯇ ꯅꯣꯕꯦꯜ ꯄꯤꯁ ꯄ꯭ꯔꯥꯏꯁ ꯐꯪꯈꯤ ꯃꯍꯥꯛꯅ ꯑꯦꯁꯤꯌꯥꯗ ꯁꯥꯏꯟꯁ ꯃꯔꯤ ꯂꯩꯅꯕ ꯍꯤꯔꯝꯗ ꯑꯍꯥꯟꯕ ꯅꯣꯕꯦꯜ ꯄ꯭ꯔꯥꯏꯖ ꯐꯪꯈꯤꯕ ꯃꯤꯁꯛꯅꯤ ꯑꯍꯨꯝ ꯁꯨꯕꯗ ꯑꯦꯁ ꯆꯟꯗ꯭ꯔ ꯁꯦꯈꯔ ꯑꯁꯦ ꯕ꯭ꯔꯤꯇꯤꯁ ꯏꯟꯗꯤꯌꯥꯟ ꯑꯃꯅꯤ

ꯅꯥꯏꯟꯇꯤꯟ ꯇꯦꯟꯗ ꯂꯥꯍꯣꯔꯗ ꯄꯣꯛꯈꯤ ꯃꯍꯥꯛꯁꯨ ꯐꯤꯖꯤꯛꯁꯇ ꯅꯣꯕꯦꯜ ꯄ꯭ꯔꯥꯏꯖ ꯐꯪꯈꯤ ꯃꯍꯥꯛꯅ ꯏꯁꯇꯥꯔꯒꯤ ꯃꯔꯝꯗ ꯌꯥꯝ ꯊꯤꯖꯤꯟꯈꯤ